ꯃꯅꯤꯄꯨꯔꯒꯤ ꯑꯣꯏꯅꯗꯤ ꯆꯠꯊꯣꯛ ꯆꯠꯁꯤꯟꯁꯦ ꯑꯅꯝꯕꯅ ꯃꯁꯥ ꯃꯁꯥꯒꯤ ꯒꯥꯔꯤ ꯃꯆꯥ ꯒꯥꯔꯤ ꯑꯆꯧꯕ ꯃꯌꯥꯝ ꯂꯩꯅꯕꯅ ꯑꯗꯨꯗ ꯆꯠꯂꯤ ꯑꯗꯨꯒ ꯑꯗꯨꯗ ꯆꯠꯄ ꯉꯝꯗꯕ ꯂꯩꯔꯒꯁꯨ ꯄꯥꯕ꯭ꯂꯤꯛ ꯇ꯭ꯔꯥꯟꯁꯄꯣꯔꯠ ꯑꯣꯏꯅ ꯑꯣꯇꯣ ꯆꯦꯜꯂꯤ ꯃꯦꯖꯤꯛ ꯏ ꯔꯤꯛꯁꯣ ꯁꯤꯒꯨꯝꯕ ꯃꯌꯥꯝ ꯂꯩ ꯑꯗꯨꯒ ꯍꯧꯖꯤꯛꯇꯤ ꯀꯦꯞꯀꯤ ꯁꯔꯕꯤꯁꯁꯨ ꯌꯥꯝꯅ ꯁꯔꯕꯤꯁꯁꯨ ꯂꯩꯔꯦ ꯑꯩꯈꯣꯏ ꯃꯅꯤꯄꯨꯔꯗ ꯑꯗꯨꯒ ꯑꯩꯈꯣꯏꯅ ꯂꯥꯞꯄꯗ ꯂꯥꯞꯊꯣꯛꯈ꯭ꯔꯒꯗꯤ ꯑꯇꯣꯞꯄ ꯑꯩꯈꯣꯏꯅ ꯑꯇꯣꯞꯄ ꯏꯟꯗꯤꯌꯥꯒꯤ ꯑꯣꯏꯔꯒ ꯏꯟꯗꯤꯌꯥꯒꯤ ꯃꯅꯨꯡꯗ ꯑꯇꯣꯞꯄ ꯁ꯭ꯇꯦꯠꯇ ꯆꯠꯀꯦ ꯍꯥꯏꯔꯒꯗꯤ ꯑꯩꯈꯣꯏ ꯕꯁꯇ ꯆꯠꯄ ꯌꯥꯔꯦ ꯇ꯭ꯔꯦꯟꯒꯤ ꯈꯨꯗꯣꯡꯆꯥꯕꯁꯨ ꯂꯩ ꯑꯗꯨꯒ ꯐ꯭ꯂꯥꯏꯠꯀꯤ ꯈꯨꯗꯣꯡꯆꯥꯕꯁꯨ ꯂꯩ ꯑꯗꯨꯕꯨ ꯁꯤꯗ ꯊꯦꯡꯅꯔꯤꯕ ꯅꯨꯡꯉꯥꯏꯇꯕ ꯍꯥꯏꯔꯒꯗꯤ ꯕꯁꯇꯅ ꯑꯩꯈꯣꯏꯒꯤ ꯂꯝ ꯂꯝꯁꯥꯡ ꯆꯠꯂꯛꯄꯀꯥꯟꯗꯗꯤ ꯌꯥꯝꯅ ꯋꯥꯕ ꯌꯥꯝꯅ ꯋꯥꯕꯅ ꯍꯦꯜꯂꯦ ꯑꯗꯨꯗꯒꯤ ꯆꯤꯡꯒꯨꯝꯕ ꯆꯠꯂꯛꯄ ꯀꯥꯟꯗꯁꯨ ꯕꯁꯇꯗꯤ ꯌꯥꯝꯅ ꯈꯨꯗꯣꯡ ꯊꯤꯅꯤꯡꯉꯥꯏ ꯑꯣꯏꯔꯦ ꯑꯗꯒꯤ ꯇ꯭ꯔꯦꯟꯗꯅ ꯍꯨꯔꯥꯟ ꯆꯤꯟꯊꯤ ꯌꯥꯝ ꯌꯥꯝ ꯍꯦꯟꯀꯠꯂꯦ ꯑꯁꯤꯁꯨ ꯑꯁꯤꯒꯤ ꯈꯨꯗꯣꯡꯊꯤꯕ ꯈꯨꯗꯣꯡꯆꯥꯗꯕꯁꯨ ꯂꯩꯔꯦ ꯑꯗꯨꯗꯒꯤ ꯇꯤꯀꯦꯠ ꯌꯥꯎꯗꯅ ꯆꯪꯁꯤꯜꯂꯛꯄ ꯇꯣꯡꯁꯤꯜꯂꯛꯄꯒꯤ ꯆꯤꯜꯂꯒ ꯑꯩꯈꯣꯏꯒꯤ ꯏꯁꯥꯒꯤ ꯁꯤꯠꯇꯨ ꯐ ꯐꯖꯅ ꯐꯝꯕꯐꯥꯎ ꯐꯪꯗꯕꯁꯨ ꯌꯥꯎꯔꯦ ꯑꯗꯒꯤ ꯐ꯭ꯂꯥꯏꯠꯀꯤꯅ ꯑꯅꯝꯕꯅ ꯃꯤ ꯑꯅꯝꯕꯅ ꯃꯥꯒꯤ ꯄꯩꯁꯥꯗꯣ ꯌꯥꯝꯅ ꯇꯥꯡꯃꯟꯕꯅ ꯁꯤ ꯆꯠꯄ ꯉꯝꯗꯕ ꯑꯗꯨꯁꯨ ꯑꯗꯨꯝ ꯌꯥꯎꯔꯦ